ꯍꯜꯂꯣ ꯑꯥ ꯃꯥꯟꯅꯦ ꯃꯥꯟꯅꯦ ꯁꯣꯝꯗꯤ ꯏꯆꯦ ꯗꯨꯀꯥꯟ ꯐꯝꯕꯗꯨ ꯑꯣꯏꯗꯣꯏꯔꯣ

ꯑꯩꯒꯤꯁꯦ ꯑꯥꯂꯨꯁꯦ ꯕꯦꯒꯇ ꯂꯤꯁꯤꯡ ꯑꯃꯒ ꯆꯥꯝꯃꯉꯥ ꯂꯩꯌꯦ ꯁꯣꯝꯒꯤꯗꯤ ꯑꯥ ꯌꯥꯏ ꯑꯗꯨꯝ ꯈꯔ ꯈꯔ ꯇꯪꯈꯥꯏ ꯇꯪꯈꯥꯏ ꯑꯦꯛꯆꯦꯟꯖ ꯇꯧꯅꯔꯁꯨ ꯌꯥꯏꯌꯦ ꯑꯩꯒꯤꯗꯗꯤ ꯀꯦꯖꯤꯗ ꯑꯗꯨꯝ ꯐꯤꯐꯇꯤꯒꯨꯝꯕ ꯑꯗꯨꯝ ꯄꯤ ꯏꯆꯦꯒꯤꯗ ꯀꯌꯥ ꯄꯤꯒꯦ ꯑꯥ ꯑꯥ ꯉꯥꯔꯤꯗꯤ ꯋꯥꯟ ꯁꯕꯦꯟꯇꯤꯒꯨꯝꯕ ꯑꯗꯨꯝ ꯄꯤꯌꯦ ꯏꯆꯦꯒꯤꯗꯁꯨ ꯑꯗꯨꯝ ꯆꯞ ꯃꯥꯟꯅꯕ꯭ꯔꯣ ꯑꯥ ꯑꯥ ꯑꯥ ꯑꯣ ꯍꯣꯏ ꯎꯝ ꯀꯣꯁꯃꯦꯇꯤꯛ ꯀꯨꯝꯕꯁꯨ ꯍꯣꯏ ꯑꯗꯨꯝ ꯈꯔ ꯈꯔ ꯊꯝꯏ ꯁꯥꯄꯣꯟꯒꯨꯝꯕ ꯁꯝꯄꯨꯒꯨꯝꯕ ꯎꯝ ꯑꯥ ꯑꯗꯨꯝ ꯃꯆꯣꯏ ꯃꯆꯣꯏ ꯑꯣꯏꯅ ꯌꯣꯜꯂꯦ ꯑꯗꯨꯝ ꯈꯔ ꯈꯔ ꯑꯗꯨꯝ ꯀꯥꯏꯔꯒ ꯄꯦꯛꯀꯦꯠ ꯑꯥ ꯍꯣꯏ ꯍꯣꯏ ꯍꯣꯏ ꯑꯩ ꯂꯧꯒꯦ ꯑꯩ ꯂꯧꯒꯦ ꯑꯩ ꯂꯧꯔꯒ ꯑꯗꯨꯝ ꯌꯣꯟꯒꯦ ꯎꯝ ꯍꯣꯏ ꯍꯣꯏ ꯌꯥꯝ ꯅꯨꯡꯉꯥꯏꯔꯦꯀꯣ ꯑꯗꯨ ꯍꯣꯏ ꯏꯆꯦ ꯍꯣꯏ ꯍꯣꯏ ꯊꯝꯃꯒꯦ ꯊꯝꯃꯒꯦ